ꯑꯩꯒꯤ ꯑꯅꯛꯄ ꯃꯐꯝ ꯑꯗꯨ ꯑꯅꯛꯄ ꯃꯐꯝꯗ ꯅꯨꯡꯉꯥꯏꯊꯣꯛꯄ ꯌꯥꯕ ꯊꯕꯛꯁꯤꯡ ꯑꯗꯤ ꯑꯩꯈꯣꯏꯅ ꯁꯤꯅꯦꯃꯥ ꯍꯣꯜꯗ ꯁꯤꯅꯦꯃꯥ ꯌꯦꯡꯕ ꯆꯠꯄꯒꯨꯝꯕ ꯇꯤ ꯚꯤ ꯁꯣ ꯗ ꯇꯤ ꯚꯤ ꯌꯦꯡꯕꯒꯨꯝꯕ ꯑꯗꯒꯤ ꯃ꯭ꯌꯨꯖꯤꯛ ꯇꯥꯕ ꯌꯥꯕ ꯕꯣꯠꯇꯒ ꯑꯩꯈꯣꯏꯒꯤ ꯃꯇꯝ ꯃꯇꯝꯒꯤ ꯃꯇꯨꯡ ꯏꯟꯅ ꯇꯧꯔꯛꯄ ꯐꯤꯂꯝ ꯅꯠꯇ꯭ꯔꯒ ꯃ꯭ꯌꯨꯖꯤꯛ ꯅꯠꯇ꯭ꯔꯒ ꯏꯁꯩ ꯄꯥꯡꯊꯣꯛꯄ ꯀꯌꯥ ꯂꯩꯔꯦ ꯍꯥꯏꯗꯤ ꯑꯩꯅ ꯑꯅꯛ ꯑꯅꯛꯄꯗ ꯏꯃꯥꯟꯅꯕꯒꯤ ꯑꯅꯛ ꯑꯅꯛꯄ ꯃꯐꯝꯁꯤꯡꯗ ꯑꯩꯈꯣꯏꯒꯤ ꯏꯁꯄꯣꯔꯠ ꯇꯣꯔꯅꯥꯃꯦꯟꯒꯨꯝꯕ ꯁꯤꯟꯕ ꯏꯁꯄꯣꯔꯠ ꯇꯣꯔꯅꯥꯃꯦꯟ ꯁꯨꯝ ꯁꯤꯟꯕ ꯍꯥꯏꯔꯒ ꯍꯣꯀꯤ ꯇꯣꯔꯅꯥꯃꯦꯟꯒꯨꯝꯕ ꯐꯨꯠꯕꯣꯜ ꯇꯣꯔꯅꯥꯃꯦꯟꯒꯨꯝꯕ ꯀ꯭ꯔꯤꯀꯦꯠ ꯇꯣꯔꯅꯥꯃꯦꯟꯒꯨꯝꯕ ꯌꯦꯡ ꯆꯠꯄ ꯑꯗꯒꯤ ꯑꯩꯅ ꯑꯩꯈꯣꯏꯒꯤ ꯑꯅꯛꯄꯗ ꯄꯥꯡꯊꯣꯔꯛꯄ ꯃꯇꯝꯗ ꯁꯉꯥꯏ ꯐꯦꯁꯇꯤꯚꯦꯜꯁꯨ ꯌꯥꯎꯔꯦ ꯑꯗꯒꯤ ꯑꯗꯒꯤ ꯃꯇꯝꯒꯤ ꯃꯇꯨꯡ ꯏꯟꯅ ꯑꯩꯈꯣꯏꯅ ꯀꯩꯅꯣ ꯍꯥꯏꯔꯀꯥꯟꯗ ꯑꯩꯈꯣꯏꯒꯤ ꯀꯜꯆꯔꯦꯜ ꯐꯦꯁꯇꯤꯚꯦꯜ ꯃꯌꯥꯝ ꯂꯩꯔꯦ ꯑꯗꯒꯤ ꯍꯥꯏꯗꯤ ꯑꯩꯈꯣꯏꯅ ꯑꯩꯅ ꯑꯩꯒꯤ ꯅꯨꯡꯉꯥꯏꯊꯣꯛꯄ ꯌꯥꯕ ꯃꯐꯝ ꯑꯃꯁꯤ ꯑꯩꯒꯤ ꯔꯤꯂꯦꯇꯤꯞꯁ ꯅꯠꯇ꯭ꯔꯒ ꯅꯥꯏꯕꯔꯔꯤꯡ ꯅꯠꯇ꯭ꯔꯒ ꯑꯗꯒꯤ ꯐꯦꯃꯤꯂꯤꯒ ꯑꯗꯨꯝ ꯇꯥꯏꯝ ꯏꯁꯄꯦꯟ ꯀꯌꯥ ꯇꯧꯔꯒ ꯅꯡꯉꯥꯏꯊꯣꯛꯑꯦ ꯑꯗꯨꯝ ꯑꯗꯒꯤ ꯁꯝꯅ ꯁꯨꯝ ꯍꯥꯏꯔꯕꯗ ꯁꯤꯅꯦꯃꯥ ꯍꯣꯜꯗ ꯆꯠꯄ ꯃꯇꯝꯗ ꯀꯩꯅꯣ ꯑꯩꯅ ꯅꯨꯡꯉꯥꯏꯊꯣꯛꯄ ꯌꯥꯔꯤꯁꯦ ꯑꯩꯅ ꯐꯦꯃꯦꯂꯤ ꯅꯠꯇ꯭ꯔꯒ ꯐ꯭ꯔꯦꯟ ꯃꯌꯥꯝꯒ ꯁꯤꯅꯦꯃꯥ ꯍꯣꯜꯗ ꯁꯤꯅꯦꯃꯥ ꯌꯦꯡ ꯆꯠꯂꯒ ꯁꯤꯅꯦꯃꯥ ꯌꯦꯡ ꯆꯠꯂꯅꯤ ꯁꯤꯅꯦꯃꯥ ꯌꯦꯡ ꯆꯠꯂꯕ ꯃꯇꯨꯡꯗ ꯑꯩꯈꯣꯏꯅ ꯐ꯭ꯔꯦꯟ ꯃꯌꯥꯝꯒ ꯁꯤꯅꯦꯃꯥ ꯌꯦꯡ ꯆꯠꯂꯅꯤ ꯑꯗꯒꯤ ꯁꯤꯅꯦꯃꯥ ꯍꯣꯜ ꯃꯅꯨꯡꯗ ꯑꯩꯈꯣꯏꯅ ꯐꯤꯂꯝ ꯅꯠꯇ꯭ꯔꯒ ꯑꯩꯈꯣꯏꯅ ꯐꯤꯂꯝ ꯅꯠꯇ꯭ꯔꯒ ꯑꯩꯈꯣꯏꯅ ꯑꯦꯅꯤꯃꯦꯇꯦꯠ ꯐꯤꯂꯝ ꯃꯌꯥꯝ ꯌꯦꯡꯕ ꯃꯇꯝꯗ ꯑꯩꯈꯣꯏꯅ ꯗꯔꯀꯥꯔ ꯇꯥꯕ ꯑꯆꯥꯄꯣꯠꯄꯨ ꯄꯨꯁꯟꯕꯋꯣ ꯑꯃꯃꯨꯛ ꯄꯨꯁꯟꯕꯋꯣ ꯑꯩꯈꯣꯏ ꯃꯌꯥꯝꯅ ꯍꯔꯥꯎ ꯍꯔꯥꯎ ꯇꯌꯥꯝꯅ ꯅꯨꯡꯉꯥꯏꯅ ꯑꯩꯈꯣꯏꯒꯤ ꯍꯔꯥꯎꯅ ꯂꯥꯡꯃꯤꯟꯅꯗꯅ ꯈꯣꯠꯃꯤꯟꯅꯗꯅ ꯐꯝꯃꯤꯟꯅꯔꯒ ꯌꯦꯡꯃꯤꯟꯅꯩ ꯑꯗꯒꯤ ꯑꯩꯈꯣꯏ ꯑꯩꯅ ꯁꯤꯅꯦꯃꯥ ꯍꯣꯜꯒꯤ ꯁꯤꯅꯦꯃꯥ ꯍꯣꯜꯁꯨ ꯑꯩꯈꯣꯏꯒꯤ ꯅꯨꯡꯉꯥꯏꯊꯣꯛꯄ ꯌꯥꯕ ꯃꯐꯝ ꯂꯩꯔꯦ ꯑꯗꯒꯤ ꯇꯤ ꯚꯤ ꯁꯣꯅ ꯑꯩꯒꯤ ꯏꯁꯥꯒꯤ ꯌꯨꯝ ꯑꯃ ꯌꯨꯝ ꯏꯁꯥꯒꯤ ꯌꯨꯝꯃꯛꯇꯗ ꯇꯤ ꯚꯤ ꯈꯤꯜꯂꯒ ꯑꯩꯈꯣꯏꯅ ꯐꯦꯃꯦꯂꯤ ꯃꯇꯥꯡ ꯃꯇꯥꯡꯒꯤ ꯑꯩꯈꯣꯏꯒꯤ ꯇꯤ ꯚꯤ ꯁꯣꯗ ꯍꯥꯏꯔꯒ ꯑꯩꯈꯣꯏꯅ ꯋꯥꯔꯜ ꯀꯞ ꯃꯌꯥꯝ ꯄꯨꯟꯅ ꯌꯦꯡꯃꯤꯟꯅꯕ ꯃꯌꯥꯝ ꯄꯨꯟꯅ ꯌꯦꯡꯃꯤꯟꯅꯕ ꯍꯥꯏꯔꯒ ꯑꯩꯈꯣꯏꯅ ꯋꯥꯔꯜ ꯀꯞ ꯑꯩꯈꯣꯏꯒꯤ ꯐꯤꯐꯥ ꯋꯥꯔꯜ ꯀꯞ ꯑꯁꯤꯗ ꯑꯩꯈꯣꯏꯅ ꯑꯩꯈꯣꯏꯒꯤ ꯐꯦꯃꯤꯂꯤ ꯄꯨꯂꯞ ꯐꯝꯃꯤꯟꯅꯔꯒ ꯑꯩꯈꯣꯏꯒꯤ ꯑꯣꯄꯣꯅꯦꯟ ꯑꯃꯗ ꯑꯩꯈꯣꯏ ꯄꯨꯂꯞ ꯇꯧꯔꯒ ꯑꯩꯈꯣꯏ ꯄꯨꯂꯞ ꯍꯔꯥꯎꯃꯤꯟꯅꯕ ꯁꯣꯝꯗ ꯒꯣꯜ ꯆꯟꯍꯧꯗ꯭ꯔꯒ ꯑꯩꯈꯣꯏꯁꯦ ꯅꯨꯡꯉꯥꯏꯍꯧꯗꯕ ꯑꯗꯨ ꯄꯨꯂꯞ ꯅꯨꯡꯉꯥꯏꯕꯒꯤ ꯃꯇꯥꯡ ꯅꯠꯇ꯭ꯔꯒ ꯏꯃꯣꯁ꯭ꯅꯦꯜꯒꯤ ꯃꯇꯥꯡ ꯑꯗꯣ ꯑꯩꯈꯣꯏꯅ ꯑꯗꯨꯝ ꯇꯤ ꯚꯤ ꯁꯣꯗ ꯑꯗꯨꯝ ꯌꯥꯎꯔꯦ ꯑꯗꯒꯤ ꯃ꯭ꯌꯨꯖꯤꯛ ꯕꯣꯠ ꯃ꯭ꯌꯨꯖꯤꯛ ꯑꯩ ꯑꯅꯛꯄꯗ ꯃꯇꯝ ꯃꯇꯝ ꯃꯇꯨꯡ ꯏꯟꯅ ꯕꯣꯠꯇ ꯑꯩꯈꯣꯏꯒꯤ ꯏꯁꯩ ꯅꯣꯡꯃꯥꯏ ꯁꯤꯜꯂꯛꯄ ꯑꯗꯒꯤ ꯏꯁꯩ ꯅꯣꯡꯃꯥꯏ ꯁꯤꯜꯂꯛꯄ ꯑꯗꯒꯤ ꯏꯁꯩ ꯅꯣꯡꯃꯥꯏ ꯁꯤꯜꯂꯛꯄ ꯑꯩꯈꯣꯏꯒꯤ ꯃꯇꯝ ꯃꯇꯝꯒꯤ ꯃꯇꯨꯡ ꯏꯟꯅ ꯑꯩꯈꯣꯏꯒꯤ ꯏꯁꯩ ꯀꯥꯂꯥꯀꯥꯔ ꯃꯌꯥꯝ ꯀꯧꯔꯒ ꯏꯁꯩ ꯀꯌꯥ ꯏꯁꯩ ꯀꯌꯥ ꯏꯃꯥꯟꯅꯕ ꯃꯌꯥꯝꯒ ꯏꯁꯩ ꯀꯌꯥ ꯇꯥ ꯆꯠꯃꯤꯟꯅꯕ ꯑꯗꯒꯤ ꯏꯁꯩ ꯀꯌꯥ ꯇꯥ ꯆꯠꯃꯤꯟꯅ ꯏꯁꯩ ꯀꯌꯥ ꯏꯁꯩ ꯇꯥ ꯇꯥꯅ ꯂꯥꯡꯃꯤꯟꯅꯕ ꯈꯣꯠꯃꯤꯟꯅꯕ ꯑꯗꯨ ꯅꯨꯡꯉꯥꯏꯔꯦ ꯅꯨꯡꯉꯥꯏꯃꯤꯟꯅꯕꯗꯨ ꯅꯨꯡꯉꯥꯏ ꯑꯗꯒꯤ ꯑꯩꯈꯣꯏꯅ ꯏꯁꯄꯣꯔꯠ ꯇꯣꯔꯅꯥꯃꯦꯟꯗ ꯀꯩꯅꯣ ꯍꯥꯏꯔ ꯑꯩꯈꯣꯏꯅ ꯑꯩꯈꯣꯏꯒꯤ ꯑꯣꯄꯣꯅꯦꯟ ꯑꯣꯄꯣꯅꯦꯟꯒꯤ ꯇꯤꯝ ꯏꯁꯄꯣꯔꯠ ꯇꯣꯔꯅꯥꯃꯦꯟꯗ ꯑꯩꯈꯣꯏꯒꯤ ꯐ꯭ꯔꯦꯟ ꯃꯌꯥꯝꯒ ꯀꯣꯏ ꯆꯠꯂꯒ ꯅꯠꯇ꯭ꯔꯒ ꯑꯅꯛꯄꯗ ꯑꯩꯈꯣꯏ ꯐ꯭ꯔꯦꯟ ꯃꯌꯥꯝꯒ ꯆꯠꯃꯤꯟꯅꯔꯒ ꯑꯩꯈꯣꯏꯅ ꯑꯣꯄꯣꯅꯦꯟ ꯇꯤꯝ ꯑꯗꯨꯅ ꯑꯣꯄꯣꯅꯦꯟ ꯇꯤꯝꯒ ꯑꯩꯈꯣꯏ ꯇꯤꯝꯒ ꯇꯧꯕ ꯃꯇꯝꯗ ꯑꯩꯈꯣꯏ ꯇꯤꯝꯗꯒ ꯑꯩꯈꯣꯏ ꯇꯤꯝꯅ ꯆꯟꯍꯧꯗꯕꯗꯒ ꯅꯨꯡꯉꯥꯏꯇꯕ ꯑꯗꯨ ꯀꯌꯥꯗꯣ ꯑꯩꯈꯣꯏꯅ ꯐ꯭ꯔꯦꯟ ꯃꯌꯥꯝꯗꯒ ꯑꯦꯟꯖꯣꯏ ꯇꯧꯃꯤꯟꯅꯔꯒ ꯅꯨꯡꯉꯥꯏ ꯂꯩꯔꯛꯏ ꯁꯉꯥꯏ ꯐꯦꯁꯇꯤꯚꯦꯜ ꯁꯉꯥꯏ ꯐꯦꯁꯇꯤꯚꯦꯜ ꯍꯥꯏꯕꯁꯤ ꯀꯩꯅꯣ ꯑꯩꯈꯣꯏꯒꯤ ꯃꯅꯤꯄꯨꯔꯒꯤ ꯑꯆꯧꯕ ꯐꯦꯁꯇꯤꯚꯦꯜ ꯑꯃꯒꯤ ꯃꯅꯨꯡꯗ ꯃꯥꯁꯨ ꯑꯃꯅꯤ ꯑꯩꯈꯣꯏꯅ ꯃꯍꯥꯛꯁꯦ ꯑꯩꯈꯣꯏꯒꯤ ꯑꯗꯨꯝ ꯋꯤꯟꯇꯔ ꯃꯇꯝꯗ ꯁꯤꯟꯕ ꯐꯦꯁꯇꯤꯚꯦꯜꯅꯤ ꯃꯍꯥꯛꯁꯤ ꯑꯩꯈꯣꯏꯒꯤ ꯃꯅꯤꯄꯨꯔꯒꯤ ꯑꯣꯏꯅ ꯑꯆꯧꯕꯅꯤ ꯃꯄꯥꯟ ꯂꯝꯗꯒꯤ ꯑꯇꯣꯞ ꯑꯇꯣꯞꯄ ꯀꯟꯇ꯭ꯔꯤꯗꯒꯤ ꯃꯤ ꯀꯌꯥꯝ ꯃꯌꯥꯝ ꯂꯥꯛꯑꯒ ꯑꯦꯟꯖꯣꯏ ꯇꯧꯋꯤ ꯃꯍꯥꯛꯀꯤ ꯑꯇꯣꯞ ꯑꯇꯣꯞꯄ ꯀꯟꯇ꯭ꯔꯤꯒꯤ ꯃꯤ ꯃꯌꯥꯝ ꯂꯥꯛꯑꯒ ꯑꯩꯈꯣꯏꯒꯤ ꯃꯅꯤꯄꯨꯔꯁꯤꯕꯨ ꯌꯦꯡꯕꯤꯕ ꯌꯦꯡꯕꯤ ꯌꯦꯡꯕꯤꯕ ꯑꯃꯁꯨꯡ ꯑꯩꯈꯣꯏ ꯃꯅꯤꯄꯨꯔꯒꯤ ꯀꯜꯆꯔꯁꯤꯕꯨ ꯀꯃꯥꯏꯅ ꯇꯧꯒꯦ ꯍꯥꯏꯕꯗꯣ ꯑꯇꯣꯞꯄ ꯀꯟꯇ꯭ꯔꯤ ꯃꯌꯥꯝꯗ ꯑꯩꯈꯣꯏꯒꯤ ꯃꯅꯤꯄꯨꯔꯒꯤ ꯀꯜꯆꯔꯁꯦ ꯁꯣ ꯇꯧꯕ ꯐꯪꯉꯤ ꯑꯗꯒꯤ ꯃꯇꯝꯒꯤ ꯃꯇꯨꯡ ꯏꯟꯅ ꯑꯩꯈꯣꯏꯅ ꯀꯜꯆꯔꯦꯜ ꯐꯦꯁꯇꯤꯚꯦꯜ ꯃꯌꯥꯝ ꯑꯃ ꯂꯥꯛꯄꯗ ꯑꯩꯈꯣꯏꯅ ꯑꯗꯨꯝ ꯑꯩꯈꯣꯏꯒꯤ ꯃꯇꯝꯒꯤ ꯃꯇꯨꯡ ꯏꯟꯅ ꯑꯗꯨꯝ ꯏꯁꯄꯦꯟ ꯇꯧꯋꯦ